ꯍꯧꯖꯤꯛ ꯍꯧꯖꯤꯛ ꯑꯦꯝ ꯄꯤ ꯑꯁꯤ ꯁꯥꯔ ꯕꯤꯃꯣꯜꯅ ꯅꯧꯅ ꯚꯣꯠ ꯀꯥꯗꯨꯅ ꯄꯥꯏꯕꯤ ꯑꯗꯨꯕꯨ ꯑꯩꯅ ꯃꯍꯥꯛꯀ ꯍꯛꯊꯦꯡꯅꯅ ꯊꯦꯡꯅꯗ꯭ꯔꯤꯕ ꯑꯣꯏꯕꯅ ꯃꯍꯥꯛꯀ ꯋꯥꯔꯤ ꯑꯃꯠꯇ ꯍꯧꯖꯤꯛꯀꯤ ꯑꯣꯏꯅꯕꯣꯛ ꯁꯥꯅꯗ꯭ꯔꯤ ꯑꯗꯨꯕꯨ ꯃꯍꯥꯛꯀꯤ ꯍꯥꯏꯔꯕꯗꯤ ꯃꯍꯥꯛ ꯑꯁꯤ ꯌꯥꯝꯅ ꯀꯣꯟꯐꯤꯗꯦꯟ ꯂꯩꯕ ꯌꯥꯝꯅ ꯋꯦꯜ ꯏꯖꯨꯀꯦꯇꯦꯠ ꯑꯣꯏꯔꯕ ꯑꯦꯝ ꯄꯤ ꯑꯃꯈꯛꯅꯤ ꯃꯍꯥꯛꯅ ꯋꯥ ꯉꯥꯡꯉꯛꯄ ꯃꯇꯝꯗ ꯑꯩꯈꯣꯏꯗ ꯊꯕꯛ ꯑꯃ ꯊꯕꯛ ꯑꯃ ꯄꯥꯡꯊꯣꯛꯀꯗꯧꯔꯤꯕ ꯑꯁꯤ ꯌꯥꯝꯅ ꯃꯄꯨꯡ ꯐꯥꯅ ꯄꯥꯡꯊꯣꯛꯇꯧꯕ ꯋꯥ ꯉꯥꯡꯕ ꯌꯥꯝꯅ ꯍꯩꯕ ꯑꯃꯗꯤ ꯀꯣꯛ ꯂꯩꯕ ꯑꯦꯝ ꯄꯤ ꯑꯃꯈꯛꯅꯤ ꯃꯍꯥꯛꯅ ꯍꯧꯖꯤꯛ ꯍꯧꯖꯤꯛꯀꯤ ꯑꯣꯏꯅꯗꯤ ꯅꯧꯅ ꯀꯥꯔꯤꯕꯒꯤ ꯃꯇꯨꯡꯏꯟꯅ ꯊꯕꯛ ꯑꯁꯤ ꯄꯥꯏꯈꯠꯇ꯭ꯔꯤ ꯑꯗꯨꯕꯨ ꯇꯨꯡꯗ ꯄꯥꯏꯈꯠꯇꯧꯔꯤꯕ ꯊꯕꯛꯁꯤꯡ ꯑꯁꯤ ꯃꯄꯨꯡ ꯐꯥꯅ ꯄꯥꯏꯈꯠꯂꯛꯀꯗꯧꯕꯒꯤ ꯃꯑꯣꯡꯗꯤ ꯃꯥꯜꯂꯤ ꯑꯗꯨꯕꯨ ꯃꯍꯥꯛꯀꯤ ꯃꯍꯥꯛꯅ ꯄꯥꯏꯔꯛꯀꯗꯧꯔꯤꯕ ꯊꯕꯛ ꯑꯁꯤ ꯃꯄꯨꯡ ꯐꯥꯒꯗ꯭ꯔꯥ ꯐꯥꯔꯣꯏꯗ꯭ꯔꯥ ꯍꯥꯏꯕꯗꯨꯗꯤ ꯍꯧꯖꯤꯛꯀꯤ ꯑꯣꯏꯅꯗꯤ ꯄꯥꯏꯈꯠꯇ꯭ꯔꯤꯕꯅꯤꯅ ꯊꯕꯛ ꯑꯁꯤ ꯈꯪꯕ ꯉꯝꯗ꯭ꯔꯤ